ꯂꯥꯈ ꯃꯉꯥꯒ ꯂꯤꯁꯤꯡ ꯇꯔꯥꯃꯉꯥꯒ ꯆꯥꯝꯃꯒ ꯀꯨꯟꯊ꯭ꯔꯥ ꯑꯍꯥꯟꯕꯗ ꯑꯅꯤꯁꯨꯕꯗ ꯂꯥꯈ ꯅꯤꯄꯥꯟꯒ ꯂꯤꯁꯤꯡ ꯀꯨꯟ ꯀꯨꯟꯒ ꯆꯥꯝꯃꯒ ꯍꯨꯝꯐꯨꯗ꯭ꯔꯥ ꯑꯍꯨꯝꯁꯨꯕꯗ ꯂꯥꯈ ꯃꯄꯥꯟꯒ ꯂꯤꯁꯤꯡ ꯀꯨꯟꯊ꯭ꯔꯥꯒ ꯆꯥꯝꯃꯒ ꯇꯔꯥꯇꯔꯦꯠ ꯑꯍꯨꯝꯁꯨꯕꯗ ꯂꯥꯈ ꯇꯔꯨꯛꯀ ꯂꯤꯁꯤꯡ ꯇꯔꯥꯒ ꯀꯨꯟꯒ ꯇꯔꯦꯠ ꯃꯔꯤꯁꯨꯕꯗ ꯂꯥꯈ ꯇꯔꯨꯛꯀ ꯂꯤꯁꯤꯡ ꯑꯍꯨꯝ ꯆꯥꯝꯃꯒ ꯀꯨꯟꯊ꯭ꯔꯥꯒ ꯃꯥꯄꯟ ꯃꯉꯥꯁꯨꯕꯗ ꯂꯥꯈ ꯑꯅꯤꯒ ꯂꯤꯁꯤꯡ ꯀꯨꯟꯊ꯭ꯔꯥꯒ ꯆꯥꯝꯃꯒ ꯇꯔꯥꯅꯤꯄꯥꯟ